ꯑꯩꯁꯦ ꯁꯉꯥꯏꯌꯨꯝꯐꯝꯗꯒꯤꯅꯤꯅꯦ ꯊꯧꯕꯥꯜ ꯗꯤꯁꯇ꯭ꯔꯤꯛꯀꯤ ꯃꯅꯨꯡꯆꯟꯅ ꯂꯩꯕ ꯑꯗꯣ ꯑꯩ ꯁꯉꯥꯏꯌꯨꯝꯐꯝꯗ ꯂꯩꯕꯁꯤ ꯌꯥꯝ ꯅꯨꯡꯉꯥꯏꯖꯩ ꯏꯁꯤꯡ ꯈꯣꯡ ꯌꯥꯝꯅ ꯃꯔꯥꯡ ꯀꯥꯏꯅ ꯇꯨꯔꯦꯜ ꯑꯗꯨꯒ ꯊꯛꯅꯕ ꯏꯁꯤꯡ ꯑꯗꯨꯒ ꯂꯝꯕꯤ ꯌꯥꯝꯅ ꯅꯨꯡꯉꯥꯏꯕ ꯑꯣꯏ ꯑꯗꯨꯅꯤ ꯁꯉꯥꯏꯌꯨꯝꯐꯝꯒꯤ ꯂꯩꯔꯤꯕ ꯄ꯭ꯔꯠꯅ ꯍꯥꯏꯗꯤ ꯂꯩꯔꯤꯕ ꯂꯝꯕꯤ ꯊꯣꯡꯁꯤꯡꯁꯦ ꯌꯥꯝꯅ ꯆꯠꯄꯗ ꯍꯥꯏꯗꯤ ꯌꯥꯝ ꯅꯨꯡꯉꯥꯏꯕ ꯎꯐꯨꯜ ꯂꯩꯈꯣꯝ ꯊꯣꯛꯇꯕ ꯑꯗꯨꯒꯨꯝꯕ ꯑꯗꯨꯝ ꯑꯣꯏꯕꯅ ꯃꯔꯝ ꯑꯣꯏꯔꯀꯥꯟꯗ ꯁꯉꯥꯏ ꯌꯨꯝꯐꯝꯁꯦ ꯌꯥꯝ ꯅꯨꯡꯉꯥꯏ ꯂꯩꯕ ꯂꯩꯕ ꯃꯇꯝꯗ ꯌꯥꯝꯅ ꯅꯨꯡꯉꯥꯏꯕ ꯏꯁꯥꯗ ꯍꯩꯅꯕ ꯑꯗꯣ ꯑꯗꯨꯝ ꯄꯣꯛꯍꯜꯂꯦ ꯑꯗꯨꯅ ꯁꯉꯥꯏꯌꯨꯝꯐꯝꯒꯤ ꯂꯝꯕꯤꯗꯒꯤ ꯑꯗꯒꯤ ꯊꯣꯡꯗꯒꯤ ꯑꯗꯒꯤ ꯂꯩꯔꯤꯕ ꯇꯨꯔꯦꯜꯗꯒꯤ ꯏꯁꯤꯡ ꯅꯨꯡꯁꯤꯠ ꯑꯩꯒ ꯆꯥꯟꯅꯕ ꯌꯥꯝ ꯅꯨꯡꯉꯥꯏꯕ